ꯅꯪꯒꯤ ꯇꯣꯏꯅ ꯑꯦꯂꯔꯖꯤꯛ ꯇꯧꯕꯗꯣ ꯑꯦꯂꯔꯖꯤꯛ ꯐꯅꯕꯒꯤꯗꯃꯛ ꯑꯩ ꯄꯥꯎꯇꯥꯛ ꯈꯔ ꯄꯤꯕꯤꯔꯛꯀꯦꯕ ꯅꯥꯇꯣꯟꯗ ꯅꯣꯁ ꯗ꯭ꯔꯣꯞꯀꯨꯝꯕ ꯍꯥꯞꯄꯣ ꯑꯗꯨꯒ ꯑꯩꯈꯣꯏꯒꯤ ꯏꯔꯨꯕꯀꯥꯟꯗꯁꯨ ꯑꯩꯈꯣꯏꯒꯤ ꯍꯥꯏꯗꯤ ꯍꯥꯔꯕꯦꯜꯒꯤ ꯑꯣꯏꯅ ꯅꯤꯝꯒꯨꯝꯕꯁꯨ ꯑꯗꯨꯝ ꯍꯥꯞꯂꯒ ꯑꯗꯨꯅ ꯏꯔꯨꯕꯁꯦ ꯑꯦꯂꯔꯖꯤꯛ ꯇꯧꯕ ꯐꯩꯌꯦ ꯑꯗꯨ ꯅꯁꯥꯁꯨ ꯏꯪꯍꯟꯒꯅꯨ ꯑꯗꯨꯒ ꯐꯥꯔꯃꯁꯤꯗ ꯂꯥꯏꯅ ꯐꯪꯕ ꯍꯤꯗꯥꯛ ꯈꯔꯁꯨ ꯑꯩꯅ ꯍꯥꯏꯕꯤꯔꯛꯀꯦ ꯇꯦꯕ꯭ꯂꯦꯠꯇꯅ ꯁꯤꯇ꯭ꯔꯤꯖꯤꯟꯒꯨꯝꯕ ꯑꯗꯨꯒ ꯑꯦꯕꯤꯜꯒꯨꯝꯕ ꯁꯤ ꯇꯦꯕ꯭ꯂꯦꯠꯇ ꯆꯥꯎ ꯑꯗꯨꯒ ꯇꯦꯕ꯭ꯂꯦꯠꯇꯁꯨ ꯅꯪ ꯀꯩꯅꯣ ꯇꯧꯔ ꯅꯪ ꯍꯛꯆꯥꯡꯗ ꯑꯦꯂꯔꯖꯤꯛ ꯑꯗꯨꯝ ꯂꯥꯛꯂꯗꯤ ꯑꯩꯈꯣꯏ ꯂꯣꯁꯟ ꯂꯩꯌꯦ ꯀꯂꯥꯃꯥꯏꯟ ꯂꯣꯁꯟꯒꯨꯝꯕ ꯑꯗꯨ ꯁꯤꯖꯤꯟꯅꯧꯋꯣ ꯑꯗꯨꯗ ꯅꯪ ꯐꯠꯇ꯭ꯔꯗꯤ ꯗꯥꯛꯇꯔꯗꯁꯨ ꯑꯗꯨꯝ ꯆꯠꯂꯒ ꯔꯤꯀꯣꯃꯦꯟ ꯇꯧꯕ ꯌꯥꯒꯅꯤ